ꯑꯩꯈꯣꯏ ꯊꯧꯕꯥꯜ ꯖꯤꯂꯥꯒꯤ ꯑꯣꯏꯅ ꯑꯩꯈꯣꯏꯒꯤ ꯆꯠꯐꯝ ꯀꯣꯏꯐꯝ ꯍꯥꯏꯔꯒꯗꯤ ꯑꯩꯈꯣꯏꯒꯤ ꯑꯦꯝ ꯑꯦꯝ ꯑꯥꯔ ꯁꯤ ꯌꯨꯅꯤꯠ ꯄꯥꯔꯛꯀꯤ ꯑꯣꯏꯅ ꯑꯩꯈꯣꯏꯒꯤ ꯒꯥꯔꯗꯦꯟ ꯑꯃ ꯂꯩꯔꯦ ꯒꯥꯔꯗꯦꯟꯁꯤꯗ ꯑꯩꯈꯣꯏ ꯑꯗꯨꯝ ꯃꯌꯥꯝꯅ ꯆꯪꯗꯅ ꯑꯗꯨꯝ ꯀꯣꯏꯕ ꯈꯣꯠꯄ ꯍꯥꯏꯗꯤ ꯉꯥꯏꯍꯥꯛ ꯄꯣꯊꯥꯕ ꯑꯣꯏꯅ ꯐꯣꯇꯣꯒꯨꯝꯕ ꯀꯥꯞꯄ ꯑꯗꯨꯝ ꯌꯥꯔꯦ ꯑꯗꯒꯤ ꯑꯩꯈꯣꯏꯒꯤ ꯊꯧꯕꯥꯜ ꯕꯖꯥꯔꯒꯤ ꯑꯣꯏꯅ ꯊꯧꯕꯥꯜ ꯕꯖꯥꯔꯗꯁꯨ ꯑꯗꯨꯝ ꯃꯌꯥꯝꯅ ꯄꯣꯠꯆꯩ ꯂꯩꯕ ꯈꯣꯠꯄ ꯑꯗꯨꯝ ꯂꯥꯡ ꯑꯗꯨꯝ ꯆꯠꯃꯤꯟꯅꯕ ꯑꯗꯨꯝ ꯂꯥꯡ ꯃꯌꯥꯝ ꯆꯠꯇꯅ ꯈꯣꯠꯇꯅ ꯑꯗꯨꯝ ꯄꯣꯠꯆꯩ ꯂꯩꯗꯅ ꯈꯣꯠꯇꯅ ꯑꯗꯨꯝ ꯇꯧꯕ ꯌꯥꯔꯦ ꯑꯗꯒꯤ ꯑꯩꯈꯣꯏꯒꯤ ꯑꯊꯣꯛꯄꯝꯗꯁꯨ ꯑꯃ ꯂꯩ ꯑꯊꯣꯛꯄꯝꯗꯁꯨ ꯑꯩꯈꯣꯏꯒꯤ ꯂꯝꯕꯤ ꯑꯃ ꯐꯣꯇꯣ ꯃꯌꯥꯝꯅ ꯑꯗꯨꯝ ꯆꯠꯅꯗꯅ ꯃꯌꯥꯝ ꯐꯣꯇꯣ ꯀꯥꯞꯇꯅ ꯈꯣꯠꯇꯅ ꯑꯗꯨꯝ ꯂꯥꯡꯗꯅ ꯈꯣꯠꯇꯅ ꯃꯌꯥꯝꯅ ꯑꯗꯨꯝ ꯂꯩꯕ ꯌꯥꯏ ꯑꯗꯨꯒ ꯀꯩꯗ ꯑꯩꯈꯣꯏꯒꯤ ꯈꯣꯡꯖꯣꯝ ꯋꯥꯔ ꯃꯦꯃꯣꯔꯤꯌꯜꯗꯁꯨ ꯑꯗꯨꯝ ꯃꯌꯥꯝꯅ ꯆꯪꯅꯩ ꯃꯌꯥꯝ ꯆꯠꯅꯩ ꯃꯌꯥꯝ ꯄꯨꯟꯐꯝ ꯑꯣꯏ ꯑꯗꯨꯝ ꯑꯗꯨꯒ ꯈꯣꯡꯖꯣꯝ ꯋꯥꯔ ꯃꯦꯃꯣꯔꯤꯌꯜꯗꯁꯨ ꯃꯌꯥꯃꯅ ꯑꯗꯨꯝ ꯄꯨꯜꯂꯒ ꯃꯌꯥꯝꯅ ꯑꯗꯨꯝ ꯂꯥꯡꯗꯅ ꯈꯣꯠꯇꯅ ꯃꯌꯥꯝꯒ ꯑꯗꯨꯝ ꯄꯨꯟꯕ ꯌꯥꯏ ꯑꯗꯨꯒ